ꯍꯜꯂꯣ ꯍꯥꯏ ꯍꯥꯏ ꯌꯥꯝ ꯅꯨꯡꯉꯥꯏꯔꯤꯌꯦ ꯅꯪꯗꯤ ꯀꯔꯝ ꯇꯧꯋꯦ ꯍꯣꯏ ꯆꯥꯕꯤꯔꯦ ꯍꯧꯖꯤꯛꯀꯥꯟ ꯀꯃꯥꯏꯅ ꯂꯩꯔꯤꯒꯦ ꯀꯔꯤ ꯊꯕꯛ ꯇꯧꯒꯦ ꯅꯨꯡꯉꯥꯏꯌꯦꯅꯦ ꯑꯗꯨꯗꯤ ꯑꯩꯈꯣꯏꯗꯤ ꯅꯨꯡꯁꯥ ꯁꯥꯕꯅꯤꯅ ꯐꯦꯟ ꯊꯥꯔꯒ ꯑꯗꯨꯝ ꯀꯥꯗꯒꯤ ꯂꯩꯗ ꯑꯩꯁꯨ ꯀꯔꯤꯁꯨ ꯇꯧꯗꯦ ꯑꯣ ꯌꯥꯏꯌꯦ ꯀꯥꯏꯗꯦꯅꯦ ꯆꯠꯁꯤꯅꯦ ꯅꯪ ꯐ꯭ꯔꯤ ꯅꯪ ꯐ꯭ꯔꯤ ꯂꯩꯔꯗꯤ ꯑꯗꯨꯝ ꯍꯥꯏꯗꯤ ꯄꯪꯌꯥ ꯌꯥꯏꯌꯦꯅꯦ ꯅꯪ ꯍꯣꯏ ꯍꯣꯏ ꯍꯣꯏ ꯍꯣꯏ ꯑꯗꯨꯗꯤ ꯅꯪꯅ ꯇꯥꯏꯃꯤꯡꯗꯨ ꯑꯗꯨꯒ ꯅꯨꯃꯤꯠꯇꯣ ꯑꯩꯉꯣꯟꯗ ꯐꯖꯅ ꯑꯥ ꯄ꯭ꯔꯣꯒ꯭ꯔꯥꯝ ꯇꯧꯔꯒ ꯍꯥꯏꯕꯤꯌꯨꯀꯣ ꯑꯗꯨ ꯀꯔꯤ ꯑꯥ ꯍꯣꯏ ꯌꯥꯏ ꯑꯩꯗꯤ ꯄꯪꯌꯥ ꯌꯥꯏꯌꯦ ꯍꯣꯏ ꯅꯪꯅ ꯍꯥꯏꯌꯣ ꯍꯥꯏꯌꯣ ꯑꯣ ꯍꯣꯏ ꯍꯣꯏ ꯑꯗꯨꯅ ꯍꯦꯟꯅ ꯅꯨꯡꯉꯥꯏꯌꯦꯅꯦ ꯑꯗꯨꯗꯤ ꯌꯥꯝ ꯐꯩꯌꯦꯅꯦ ꯍꯣꯏ ꯍꯣꯏ ꯍꯣꯏ ꯑꯗꯨꯗꯤ ꯀꯔꯤ ꯀꯔꯤ ꯄꯨꯔꯒ ꯆꯠꯁꯤꯔꯣ ꯆꯥꯅꯕ ꯊꯛꯅꯕ ꯀꯔꯝ ꯇꯧꯁꯦ ꯍꯥꯏꯕ꯭ꯔꯣ ꯌꯨꯝꯗꯒꯤ ꯊꯣꯡꯉꯒ ꯄꯨꯔꯒ ꯆꯠꯀꯦ ꯍꯥꯏꯕ꯭ꯔꯥ ꯌꯥꯏ ꯌꯥꯏ ꯌꯥꯏ ꯀꯥꯏꯗꯦ ꯍꯣꯏ ꯑꯗꯨꯅ ꯍꯦꯟꯅ ꯑꯁ ꯑꯗꯨꯗꯤ ꯅꯨꯃꯤꯠ ꯉꯥꯏꯕ ꯉꯝꯗ꯭ꯔꯦꯍꯦ ꯑꯗꯨꯗꯤ ꯌꯥꯝ ꯆꯠꯅꯤꯡꯈ꯭ꯔꯦ ꯍꯣꯏ ꯍꯣꯏ ꯑꯗꯨ ꯇ꯭ꯌꯨꯁꯗꯦ ꯉꯁꯤꯗꯤ ꯉꯁꯤ ꯐ꯭ꯔꯥꯏꯗꯦ ꯉꯁꯤ ꯐ꯭ꯔꯥꯏꯗꯦ ꯇ꯭ꯌꯨꯁꯗꯦꯗ ꯑꯗꯨꯝ ꯑꯗꯨꯗꯤ ꯀꯟꯐꯥꯝ ꯑꯣꯏꯈ꯭ꯔꯦ ꯀꯣ ꯍꯣꯏ ꯍꯣꯏ ꯌꯥꯔꯦ ꯑꯗꯨꯗꯤ ꯑꯗꯨꯗꯤ ꯆꯠꯁꯤꯅꯦ ꯎꯝ ꯑꯗꯣ ꯅꯪꯁꯤ ꯏꯃꯨꯡ ꯄꯨꯒꯅꯤꯅ ꯍꯣꯏ ꯅꯪꯁꯤ ꯐꯦꯃꯤꯂꯤ ꯄꯨꯒꯤꯅꯤꯅ ꯍꯣꯏ ꯍꯣꯏ ꯑꯩꯕꯨꯗꯤ ꯑꯗꯨꯝ ꯌꯥꯔꯦ ꯑꯗꯣ ꯑꯃꯨꯛꯀ ꯅꯪ ꯑꯩ ꯐꯦꯃꯤꯂꯤ ꯄꯨꯔꯒ ꯅꯪ ꯐꯦꯃꯤꯂꯤ ꯌꯥꯎꯗ꯭ꯔꯗꯤ ꯅꯨꯡꯉꯥꯏꯇꯦ ꯑꯗꯨꯒꯤ ꯍꯪꯕꯅꯤꯗ ꯎꯝ ꯍꯣꯏ ꯍꯣꯏ ꯍꯦ ꯆꯣ ꯆꯣ ꯑꯗꯨꯗꯤ ꯍꯣꯏ ꯀꯣ ꯎꯝ ꯎꯝ